ꯚꯥꯔꯠꯀꯤ ꯅꯤꯡꯇꯝ ꯂꯥꯟꯁꯤ ꯌꯥꯝꯅ

ꯚꯥꯔꯠ ꯑꯁꯤꯒꯤ ꯅꯤꯡꯇꯝꯅꯕ ꯍꯣꯠꯅꯕꯗ ꯑꯊꯧꯕ ꯂꯩꯕꯥꯛ ꯅꯤꯡꯕ ꯃꯆꯥ ꯀꯌꯥ ꯊꯋꯥꯏ ꯀꯠꯈꯤ ꯀꯌꯥ ꯑꯃꯅ ꯖꯦꯜꯗ ꯂꯩꯈꯤ ꯃꯍꯥꯇꯃꯥ ꯒꯥꯟꯙꯤꯅ ꯂꯨꯆꯤꯡꯗꯨꯅ ꯑꯀꯟꯕ ꯏꯍꯧ ꯑꯁꯤ ꯆꯪꯁꯤꯟꯈꯤ ꯃꯍꯥꯛꯀꯤ ꯁꯩꯇꯒ꯭ꯔꯍꯥ ꯍꯥꯏꯕ ꯏꯍꯧ ꯑꯁꯤꯅ ꯍꯦꯟꯅ ꯃꯔꯨ ꯑꯣꯏꯅ ꯏꯪꯂꯤꯁꯁꯤꯡꯗ ꯏꯪꯒ꯭ꯔꯥꯖꯤ ꯑꯪꯒ꯭ꯔꯦꯖꯁꯤꯡꯗ ꯏꯪꯂꯤꯁ ꯃꯆꯥꯁꯤꯡꯗ ꯌꯥꯝꯅ ꯑꯋꯥꯕ ꯍꯥꯏꯒꯗ꯭ꯔꯥ ꯍꯩꯅꯗꯕ ꯍꯥꯏꯒꯗ꯭ꯔꯥ ꯊꯧꯑꯣꯡ ꯀꯌꯥ ꯑꯃ ꯁꯥꯐꯨ ꯀꯟꯅ ꯄꯤꯈꯤ ꯃꯍꯥꯇꯃꯥ ꯒꯥꯟꯙꯤꯅꯗ ꯅꯠꯇꯅ ꯁꯨꯕꯥꯁ ꯆꯟꯗ꯭ꯔ ꯕꯣꯁꯅꯁꯨ ꯃꯍꯥꯛꯀꯤ ꯂꯥꯟꯃꯤ ꯇꯦꯡꯒꯣꯜ ꯑꯥꯏ ꯑꯦꯟ ꯑꯦꯑꯗꯅ ꯑꯖꯥꯗ ꯍꯤꯟ ꯐꯧꯖ ꯍꯥꯏꯗꯅ ꯑꯃ ꯁꯦꯝꯒꯠꯇꯨꯅ ꯕ꯭ꯔꯤꯇꯤꯁꯁꯤꯡꯒꯤ ꯃꯊꯛꯇ ꯑꯀꯟꯕ ꯂꯥꯅ ꯍꯧꯈꯤ ꯑꯗꯨꯅ ꯕ꯭ꯔꯤꯇꯤꯁꯁꯤꯡ ꯑꯁꯤ ꯑꯃꯔꯣꯝꯗ ꯃꯍꯥꯇꯃꯥ ꯒꯥꯟꯙꯤꯒꯤ ꯁꯩꯇꯒ꯭ꯔꯍꯅꯦ ꯑꯃꯔꯣꯝꯗ ꯑꯖꯥꯗ ꯍꯤꯟ ꯐꯧꯖꯀꯤ ꯑꯀꯟꯕ ꯂꯥꯟꯖꯪꯅꯦ ꯌꯥꯝꯅ ꯑꯋꯥꯕ ꯑꯃꯗꯤ ꯃꯥꯏꯌꯣꯛꯅꯔꯝꯏ ꯑꯗꯨꯅ ꯃꯈꯣꯏꯁꯨ ꯏꯪꯂꯦꯟꯒꯤ ꯃꯍꯥꯔꯥꯅꯤꯒ ꯀꯟꯅ ꯈꯠꯅꯔꯛꯄ ꯍꯥꯏꯕꯗꯨ ꯑꯣꯏꯕ ꯖꯥꯠꯅꯤ ꯃꯇꯝꯗꯨꯗ